ꯑꯩꯅ ꯅꯣꯡꯃꯒꯤ ꯇꯨꯝꯕ ꯍꯧꯒꯠꯂꯛꯄꯗꯒꯤꯅ ꯇꯧꯕ ꯊꯕꯛꯁꯤꯡ ꯑꯗꯣ ꯁꯤꯌꯥꯔ ꯇꯧꯖꯧ ꯍꯥꯏꯔꯒꯗꯤ ꯑꯩ ꯇꯨꯝꯕ ꯍꯦꯛ ꯍꯧꯒꯠꯂꯛꯄꯗꯒꯤ ꯑꯩ ꯏꯁꯥ ꯕ꯭ꯔꯁ ꯅꯨꯡ ꯇꯧꯊꯣꯛꯑꯒ ꯑꯩ ꯏꯁꯥꯁꯦ ꯇꯔꯨ ꯇꯅꯥꯟꯅ ꯂꯩꯔꯕ ꯃꯇꯨꯡꯗ ꯑꯩ ꯂꯥꯏ ꯇꯤꯟ ꯈꯣꯏꯔꯝꯃꯒ ꯑꯩ ꯑꯉꯥꯡꯁꯤꯡꯒꯤ ꯁ꯭ꯀꯨꯜ ꯀꯥꯅꯕꯒꯤꯗꯃꯛꯇ ꯕ꯭ꯔꯦꯛꯐꯥꯁ ꯁꯦꯝꯕꯤꯗꯨꯅ ꯃꯈꯣꯏꯒꯤꯗꯃꯛꯇ ꯁ꯭ꯀꯨꯜ ꯌꯨꯅꯤꯐꯣꯝ ꯐꯖꯅ ꯂꯣꯏꯁꯤꯟꯕꯤꯔꯒ ꯑꯉꯥꯡꯁꯤꯡꯕꯨ ꯃꯥꯒꯤ ꯁ꯭ꯀꯨꯜꯗ ꯃꯇꯝ ꯆꯥꯅ ꯌꯧꯅꯕꯒꯤꯗꯃꯛꯇ ꯍꯣꯠꯅꯕꯤꯗꯅ ꯃꯊꯪ ꯃꯊꯪ ꯊꯥꯗꯣꯛꯈ꯭ꯔꯕ ꯃꯇꯨꯡꯗ ꯃꯈꯣꯏꯒꯤ ꯑꯍꯜ ꯂꯃꯟ ꯏꯃꯨꯡꯒꯤ ꯍꯧꯒꯠꯂꯛꯏꯕ ꯃꯤꯁꯤꯡꯁꯨ ꯃꯣꯏ ꯃꯣꯏꯒꯤ ꯕ꯭ꯔꯦꯛꯐꯥꯁ ꯃꯌꯥꯝ ꯁꯦꯝꯕꯤꯗꯨꯅ ꯆꯥꯅ ꯊꯛꯅꯕ ꯍꯣꯠꯅꯔꯒ ꯑꯩꯅ ꯊꯕꯛ ꯃꯌꯥꯝ ꯂꯣꯏꯁꯤꯜꯂꯦ ꯑꯃꯗꯤ ꯑꯌꯨꯛꯀꯤ ꯂꯟꯁ ꯇꯧꯅꯕꯒꯤꯁꯨ ꯑꯩꯅ ꯍꯥꯟꯅ ꯁꯦꯝ ꯁꯥꯗꯣꯛꯇꯨꯅ ꯐꯖꯅ ꯊꯣꯡ ꯊꯥꯛꯑ ꯃꯇꯨꯡꯗ ꯑꯉꯥꯡꯁꯤꯡꯗꯨꯅ ꯍꯂꯛꯑꯒ ꯆꯥꯅꯕꯒꯤꯗꯃꯛꯇꯁꯨ ꯑꯩꯅ ꯐꯖ ꯐꯖꯅ ꯈꯥꯛꯄꯤꯗꯨꯅ ꯊꯝꯃꯦ ꯑꯃꯗꯤ ꯑꯩꯒꯤ ꯍꯁꯕꯦꯟꯒꯤ ꯊꯕꯛ ꯆꯠꯄꯒꯤꯗꯃꯛꯇꯁꯨ ꯑꯩꯅ ꯃꯣꯏꯒꯤꯗꯃꯛꯇ ꯍꯣꯠꯅꯕꯤꯗꯨꯅ ꯐꯖꯅ ꯂꯣꯏꯁꯤꯟ ꯈꯣꯝꯖꯟ ꯇꯧꯕꯤꯔꯕ ꯃꯇꯨꯡꯗ ꯃꯣꯏ ꯃꯣꯏꯒꯤꯁꯨ ꯊꯕꯛ ꯂꯣꯏꯅ ꯆꯠꯍꯟꯈ꯭ꯔꯕ ꯃꯇꯨꯡꯗ ꯑꯩꯅ ꯑꯩꯒꯤ ꯂꯟꯁꯀꯤ ꯀꯩꯒꯤ ꯃꯌꯥꯝ ꯐꯖꯅ ꯁꯦꯝꯕ ꯂꯣꯏꯗꯨꯅ ꯏꯃꯨꯡ ꯆꯥꯛꯈꯨꯝ ꯀꯩꯀꯥ ꯐꯖꯅ ꯂꯣꯏꯁꯤꯜꯂꯝꯃꯦ ꯏꯃꯨꯡꯁꯤꯡꯗ ꯆꯥꯏꯔꯤꯕ ꯄꯣꯠ ꯆꯩꯁꯤꯡꯁꯨ ꯐꯖꯅ ꯂꯣꯏꯁꯤꯜꯂꯝꯃꯕ ꯃꯇꯨꯡꯗ ꯑꯩꯅ ꯑꯩꯒꯤ ꯊꯕꯛ ꯃꯌꯥꯝ ꯏꯃꯨꯡꯒꯤ ꯑꯀꯨꯞ ꯑꯅꯣꯝ ꯃꯌꯥꯝꯗꯨ ꯂꯣꯏꯁꯤꯜꯂꯝꯂꯕ ꯃꯇꯨꯡꯗ ꯑꯩ ꯏꯁꯥꯁꯨ ꯉꯥꯏꯍꯥꯛꯇꯪ ꯐ꯭ꯔꯦꯁ ꯑꯣꯏꯊꯣꯛꯑꯒ ꯑꯩꯁꯨ ꯑꯩꯒꯤ ꯊꯕꯛ ꯆꯠꯅꯕꯒꯤꯗꯃꯛꯇ ꯂꯣꯏꯁꯤꯟꯕ ꯍꯧꯔꯦ ꯑꯃꯗꯤ ꯑꯩꯒꯤ ꯁꯤꯠ ꯑꯩꯒꯤ ꯑꯣꯞꯐꯤꯁꯀꯤꯗꯃꯛꯇ ꯑꯩ ꯃꯔꯨ ꯃꯔꯥꯡ ꯀꯔꯤ ꯀꯔꯥ ꯂꯧꯃꯤꯁꯤꯡꯗ ꯌꯦꯟꯊꯣꯛꯀꯗꯕ ꯑꯃꯗꯤ ꯑꯩꯈꯣꯏꯗ ꯂꯧꯕ ꯂꯥꯛꯀꯗꯕ ꯃꯌꯥꯝꯕꯨ ꯊꯦꯡꯅꯕꯒꯤꯗꯃꯛꯇ ꯑꯣꯞꯐꯤꯁꯇ ꯃꯇꯝ ꯆꯥꯅ ꯌꯧꯅꯕꯒꯤꯗꯃꯛꯇ ꯑꯩꯁꯨ ꯁꯦꯝ ꯁꯥꯗꯨꯅ ꯂꯣꯏꯁꯤꯟꯕ ꯂꯣꯏꯔꯒ ꯑꯩ ꯌꯨꯝꯗꯒꯤ ꯊꯣꯔꯛꯇꯨꯅ ꯑꯩꯒꯤ ꯊꯕꯛ ꯃꯐꯝ ꯌꯧꯅꯕꯒꯤꯗꯃꯛꯇ ꯆꯠꯂꯦ ꯑꯃꯁꯨꯡ ꯑꯩꯒꯤ ꯇꯧꯐꯝ ꯊꯣꯛꯄ ꯑꯣꯞꯐꯤꯁꯇ ꯊꯕꯛ ꯇꯧꯔꯝꯂꯒ ꯃꯇꯨꯡꯗ ꯑꯩ ꯍꯂꯛꯂꯒ ꯌꯨꯝꯗ ꯑꯝꯨꯛ ꯍꯜꯂꯛꯂꯦ ꯑꯗꯨꯒ ꯑꯉꯥꯡ ꯃꯌꯥꯝ ꯂꯩꯔꯝꯂꯤꯕ ꯃꯌꯥꯝ ꯑꯗꯨꯕꯨ ꯀꯔꯤ ꯀꯔꯤ ꯆꯥꯕ ꯊꯛꯄ ꯃꯌꯥꯝ ꯑꯃ ꯌꯦꯡꯁꯤꯟꯕꯤꯗꯨꯅ ꯉꯥꯏꯍꯥꯛ ꯏꯚꯤꯅꯤꯡꯒꯤ ꯇꯤ ꯁꯦꯝꯗꯨꯅ ꯑꯩꯈꯣꯏ ꯃꯌꯥꯝ ꯄꯣꯊꯥꯔꯒ ꯊꯛꯃꯤꯟꯅꯔꯒ ꯉꯥꯏꯍꯥꯛ ꯄꯣꯊꯥꯔꯕ ꯃꯇꯨꯡꯗ ꯌꯥꯆꯪꯕꯒꯤ ꯊꯕꯛ ꯏꯪꯈꯥꯡ ꯑꯃꯨꯛ ꯂꯣꯏꯁꯤꯟꯗꯨꯅ ꯂꯥꯏ ꯇꯤꯟ ꯈꯣꯏꯔꯝꯂꯕ ꯃꯇꯨꯡꯗ ꯅꯨꯡꯗꯥꯡꯒꯤ ꯗꯤꯅꯔꯒꯤꯗꯃꯛꯇ ꯁꯦꯝ ꯁꯥꯗꯨꯅ ꯊꯣꯡꯕ ꯊꯥꯛꯄ ꯂꯣꯏꯔꯕ ꯃꯇꯨꯡꯗ ꯑꯩꯈꯣꯏ ꯃꯌꯥꯝ ꯄꯨꯟꯅ ꯏꯃꯨꯡꯒꯤ ꯃꯤꯑꯣꯏ ꯈꯨꯗꯤꯡꯃꯛ ꯄꯨꯟꯅ ꯆꯥꯃꯤꯟ ꯊꯛꯃꯤꯟꯅꯗꯨꯅ ꯑꯩꯈꯣꯏ ꯃꯌꯥꯝ ꯍꯔꯥꯎ ꯇꯌꯥꯝꯅ ꯃꯗꯨꯒꯤ ꯃꯇꯨꯡꯗ ꯆꯥꯕ ꯊꯛꯄ ꯂꯣꯏꯔꯦ ꯍꯥꯏꯔꯕ ꯃꯇꯨꯡꯗ ꯑꯩꯈꯣꯏ ꯃꯥꯒꯤ ꯃꯥꯒꯤ ꯉꯥꯏꯍꯥꯛ ꯄꯣꯊꯥꯐꯝ ꯊꯣꯛꯄ ꯔꯤꯀ꯭ꯔꯤꯌꯦꯁꯟ ꯇꯧꯕ ꯑꯃꯗꯤ ꯀꯣꯃꯤꯛ ꯄꯥꯕꯅ ꯄꯥꯕ ꯇꯤ ꯚꯤ ꯉꯥꯏꯍꯥꯛ ꯌꯦꯡꯕ ꯄꯣꯊꯥꯕ ꯇꯧꯔꯕ ꯃꯇꯨꯡꯗ ꯑꯩꯒꯤ ꯑꯩꯒꯤ ꯑꯣꯏꯕ ꯋꯥꯐꯝꯁꯤꯡ ꯐꯣꯡꯗꯣꯛꯅꯗꯨꯅ ꯑꯩꯈꯣꯏ ꯃꯌꯥꯝ ꯁꯤꯌꯥꯔ ꯇꯧꯅꯔꯒ ꯉꯥꯏꯍꯥꯛ ꯉꯥꯏꯍꯥꯛ ꯄꯣꯊꯥꯔꯒ ꯃꯇꯨꯡꯗ ꯑꯩꯈꯣꯏ ꯇꯨꯝꯅꯕꯒꯤꯗꯃꯛꯇ ꯁꯦꯝ ꯁꯥꯗꯨꯅ ꯁꯨꯃꯥꯏꯅ ꯑꯩꯈꯣꯏ ꯅꯣꯡꯃꯒꯤ ꯊꯕꯛ ꯑꯁꯦ ꯄꯥꯡꯊꯣꯛꯏ